ꯂꯧꯎ ꯁꯤꯡꯎꯒꯤ ꯃꯇꯝꯗ ꯇꯨꯡꯒꯤ ꯃꯤꯑꯣꯏꯒꯤꯗꯃꯛ ꯑꯗꯣꯝꯒꯤ ꯁꯖꯦꯁꯟ ꯑꯦꯒ꯭ꯔꯤꯀꯜꯆꯔꯒꯤꯗꯃꯛꯇ ꯑꯩꯅ ꯄꯤꯅꯤꯡꯕꯗꯤ ꯃꯁꯥ ꯃꯁꯥꯒꯤ ꯃꯇꯝ ꯃꯁꯥ ꯃꯁꯥꯒꯤ ꯃꯐꯝ ꯍꯥꯏꯕ ꯑꯃ ꯂꯩꯕꯅꯦ ꯑꯗꯨꯅ ꯑꯩꯈꯣꯏꯒꯤ ꯇꯥꯏꯃꯤꯡ ꯑꯃ ꯂꯩꯕꯅꯦ ꯂꯧꯒꯤ ꯃꯇꯝ ꯂꯩ ꯍꯤꯡꯒꯣꯜꯒꯤ ꯃꯇꯝ ꯂꯩ ꯑꯩꯈꯣꯏꯅ ꯊꯥꯕ ꯃꯇꯝ ꯂꯩ ꯂꯣꯛꯄ ꯃꯇꯝ ꯂꯩ ꯑꯗꯨ ꯃꯇꯝꯁꯦ ꯑꯩꯈꯣꯏꯅ ꯆꯞ ꯆꯥꯅ ꯁꯤꯖꯤꯟꯅꯔꯗꯤ ꯑꯩꯈꯣꯏ ꯇꯨꯡꯒꯤ ꯃꯤꯑꯣꯏꯁꯤꯡꯁꯦ ꯌꯥꯝ ꯅꯨꯡꯉꯥꯏꯅ ꯍꯤꯡꯕ ꯐꯪꯒꯅꯤ ꯑꯗꯨꯅ ꯑꯩꯈꯣꯏꯅ ꯇꯥꯏꯝ ꯐꯣꯔ ꯑꯦꯚ꯭ꯔꯤꯊꯤꯡ ꯍꯥꯏꯕ ꯁꯤꯃ ꯂꯩꯕꯅꯦ ꯑꯗꯨꯅ ꯗ꯭ꯔꯥꯏ ꯁꯤꯖꯟ ꯋꯦꯠ ꯁꯤꯖꯟꯗ ꯀꯔꯤ ꯇꯧꯒꯗꯕ ꯂꯩꯒꯦ ꯗ꯭ꯔꯥꯏ ꯁꯤꯖꯟꯗ ꯀꯔꯤ ꯇꯧꯕ ꯀꯔꯤ ꯊꯕꯛ ꯇꯧꯒꯗꯕ ꯂꯩꯒꯦ ꯑꯗꯨꯁꯦ ꯑꯩꯈꯣꯏꯅ ꯈꯪꯈꯪꯅ ꯑꯗꯨꯝ ꯇꯧꯔꯒ ꯐꯖꯅ ꯍꯣꯠꯅꯔꯗꯤ ꯑꯩꯈꯣꯏꯒꯤ ꯇꯨꯡꯒꯤ ꯃꯤꯁꯦ ꯑꯗꯨꯝ ꯅꯨꯡꯉꯥꯏꯅ ꯍꯤꯡꯕꯁꯨ ꯐꯪꯒꯅꯤ ꯍꯥꯏꯅꯁꯨ ꯑꯩ ꯍꯥꯏꯖꯅꯤꯡꯉꯤ ꯑꯩꯈꯣꯏꯒꯤ ꯄꯥꯎꯇꯥꯛ ꯑꯃꯅꯁꯨ ꯍꯥꯏꯔꯒ ꯂꯩꯕꯅꯦ ꯈꯣꯡ ꯈꯨꯠ ꯆꯣꯠꯂꯦ ꯆꯤꯟ ꯆꯣꯠꯂꯦ ꯍꯥꯏꯕꯅꯦ ꯈꯣꯡ ꯈꯨꯠ ꯆꯣꯠꯇ꯭ꯔꯗꯤ ꯀꯩꯗꯧꯉꯩꯅ ꯑꯩꯈꯣꯏ ꯆꯤꯟꯁꯦ ꯍꯥꯎꯕ ꯐꯪꯒꯗ꯭ꯔꯣ ꯑꯗꯨꯅ ꯑꯩꯈꯣꯏꯅ ꯇꯜꯂꯗꯤ ꯑꯩꯈꯣꯏꯅ ꯊꯕꯛ ꯑꯁꯤ ꯇꯟꯈ꯭ꯔꯗꯤ ꯆꯥꯅꯤꯡꯉꯥꯏ ꯊꯛꯅꯤꯡꯉꯥꯏꯁꯦ ꯑꯩꯈꯣꯏ ꯑꯗꯨꯝ ꯋꯥꯕ ꯇꯥꯕꯅꯦ ꯊꯋꯥꯏ ꯍꯛꯆꯥꯡ ꯌꯥꯎꯔꯒ ꯑꯩꯈꯣꯏꯅ ꯊꯕꯛ ꯁꯨꯔꯒ ꯃꯥꯒꯤ ꯃꯥꯒꯤ ꯃꯇꯝꯁꯦ ꯑꯩꯈꯣꯏꯅ ꯐꯖꯅ ꯁꯤꯖꯤꯟꯅꯔꯗꯤ ꯑꯩꯈꯣꯏꯁꯦ ꯅꯣꯡꯃ ꯏꯅꯥ ꯈꯨꯟꯕ ꯅꯨꯡꯉꯥꯏꯕ ꯃꯤ ꯑꯃ ꯑꯣꯏꯒꯅꯤ ꯍꯥꯏꯅꯁꯨ ꯑꯩ ꯍꯥꯏꯖꯅꯤꯡꯉꯦ ꯑꯗꯨꯅ ꯂꯥꯛꯀꯗꯕ ꯐ꯭ꯌꯨꯆꯔ ꯖꯦꯅꯦꯔꯦꯁꯟꯁꯦ ꯃꯤ ꯂꯣꯏꯅ ꯂꯣꯏꯅꯅ ꯅꯨꯡꯉꯥꯏꯅ ꯍꯤꯡꯕ ꯌꯥꯕ ꯅꯨꯡꯉꯥꯏꯅ ꯆꯥꯕ ꯌꯥꯕ ꯊꯛꯄ ꯌꯥꯕ ꯄꯨꯛꯅꯤꯡ ꯍꯛꯆꯥꯡ ꯌꯥꯎꯅ ꯊꯕꯛꯁꯦ ꯃꯇꯝ ꯃꯇꯝꯗ ꯁꯨꯕꯤꯔꯣ ꯇꯧꯕꯤꯔꯣ ꯑꯗꯨꯅ ꯅꯨꯡꯉꯥꯏꯅ ꯍꯤꯡꯖꯔꯣ ꯍꯥꯏꯅꯁꯨ ꯑꯩ ꯃꯌꯥꯝꯗ ꯍꯥꯏꯖꯅꯤꯡꯉꯤ